ꯑꯩꯗꯣ ꯉꯁꯥꯏ ꯂꯤꯛꯂꯥ ꯕꯦꯀꯔꯤꯗꯒꯤ ꯄꯣꯠ ꯈꯔ ꯑꯣꯗꯔ ꯇꯧꯖꯈꯤꯕꯅꯦ ꯄꯣꯠꯁꯤꯡꯗꯨꯗꯤ

ꯑꯗꯨꯒ ꯕꯤꯔꯌꯥꯅꯤ ꯄꯤꯖꯥ ꯕ꯭ꯔꯦꯠ ꯃꯉꯥ ꯑꯃꯒ ꯁꯥꯃꯣꯁꯥ ꯇꯔꯨꯛ ꯑꯃꯒ ꯑꯣꯗꯔ ꯇꯧꯖꯈꯤꯕꯅꯦ ꯑꯗꯨ ꯍꯧꯖꯤꯛ ꯑꯩꯁꯦ ꯊꯕꯛ ꯑꯃ ꯆꯠꯊꯣꯛꯇꯕ ꯌꯥꯗꯗꯅ ꯆꯠꯊꯣꯛꯂꯦ ꯍꯥꯏꯕꯗꯤ ꯑꯦꯗ꯭ꯔꯦꯁ ꯅꯈꯣꯏꯅ ꯁꯉꯥꯏꯌꯨꯝꯐꯝꯗ ꯊꯤꯜꯂꯛꯀꯗꯧꯔꯤꯕ ꯑꯦꯗ꯭ꯔꯦꯁꯁꯦ ꯁꯤ ꯑꯣꯟꯊꯣꯛꯆꯔꯒ ꯑꯩꯁꯦ ꯍꯧꯖꯤꯛ ꯂꯩꯔꯤꯕ ꯃꯐꯝꯁꯦ ꯈꯥꯡꯉꯕꯣꯛ ꯀꯦꯝ ꯒꯥꯔꯗꯦꯟꯗꯅꯦ ꯁꯤꯗ ꯊꯤꯟꯕꯤꯔꯛꯑꯣ